ꯍꯜꯂꯣ ꯃꯣꯔꯦ ꯄꯨꯂꯤꯁ ꯏꯁꯇꯦꯁꯟ ꯅꯠꯇ꯭ꯔꯣ

ꯑꯩ ꯀꯝꯄ꯭ꯂꯦꯟ ꯑꯃꯇ ꯇꯧꯖꯒꯦ ꯇꯧꯕꯅꯦ

ꯑꯩꯁꯦ ꯃꯨꯁꯂꯤꯝ ꯃꯣꯔꯦ ꯃꯨꯁꯂꯤꯝ ꯅꯥꯒꯔꯗꯒꯤꯅꯦ ꯑꯩꯒꯤ ꯃꯤꯡ ꯁꯣꯐꯤꯌꯥ ꯀꯧꯖꯩ ꯒ꯭ꯌꯥꯁ ꯃꯥꯡꯈꯤꯕꯒꯤ ꯒ꯭ꯌꯥꯁ ꯁꯤꯂꯤꯟꯗꯔ ꯑꯅꯤ ꯃꯥꯡꯈꯤꯕꯒꯤ ꯀꯝꯄ꯭ꯂꯦꯟ ꯑꯃꯇ ꯇꯧꯖꯒꯦ ꯇꯧꯕꯅꯦ ꯒ꯭ꯌꯥꯁꯁꯦ ꯉꯁꯤ ꯅꯨꯃꯤꯠ ꯃꯔꯤ ꯃꯉꯥꯅꯤ ꯁꯨꯔꯦ ꯒ꯭ꯌꯥꯁ ꯁꯤꯂꯤꯟꯗꯔꯁꯦ ꯃꯥꯡꯈꯤꯕ ꯊꯤꯕꯁꯨ ꯈꯪꯗ꯭ꯔꯕ ꯑꯗꯒꯤ ꯑꯩꯅ ꯁꯤ ꯁꯤ ꯇꯤ ꯚꯤ ꯁꯤ ꯁꯤ ꯇꯤ ꯚꯤꯗ ꯌꯦꯡꯕꯗꯗꯤ ꯃꯤꯗꯣ ꯃꯁꯛꯇꯤ ꯁꯦꯡꯅ ꯈꯪꯖꯗ꯭ꯔꯦ ꯑꯗꯨꯒ ꯃꯤ ꯑꯅꯤꯅꯤ ꯑꯗꯨꯃꯥꯏꯅ ꯄꯨꯈ꯭ꯔꯦ ꯑꯗꯨꯒ ꯑꯊꯟꯕ ꯉꯥꯛꯇꯅꯦ ꯑꯗꯣ ꯀꯃꯥꯏꯅ ꯇꯧꯁꯤꯒꯦ ꯑꯃꯨꯛꯇ ꯏꯟꯀ꯭ꯋꯥꯏꯔꯤ ꯑꯃꯇ ꯇꯧꯔꯒ ꯀꯩꯅꯣ ꯀꯩꯅꯣꯗꯣ ꯑꯃꯨꯛꯇ ꯌꯦꯡꯕꯤꯅꯕꯅ ꯍꯥꯏꯒꯦ ꯇꯧꯕꯅꯦ ꯑꯗꯣ ꯑꯩ ꯍꯌꯦꯡ ꯍꯌꯦꯡ ꯂꯥꯛꯄ ꯌꯥꯒꯗꯕ ꯅꯠꯇ꯭ꯔꯣ ꯍꯌꯦꯡ ꯑꯣꯏꯅ ꯂꯥꯛꯆꯔꯒꯦ ꯉꯁꯤꯗꯤ ꯊꯕꯛ ꯈꯔ ꯆꯤꯟꯕꯅꯤꯅ ꯊꯕꯛ ꯈꯔ ꯂꯩꯌꯦ ꯑꯗꯨꯅ ꯍꯌꯦꯡ ꯑꯣꯏꯅ ꯂꯥꯛꯆꯔꯒꯦ ꯍꯣꯏ ꯑꯩ ꯍꯣꯏ ꯍꯣꯏ ꯌꯥꯔꯒꯦ ꯑꯗꯨꯗꯤ ꯑꯩ ꯂꯥꯛꯆꯔꯒꯦ ꯌꯥꯅꯉꯥꯏ ꯁꯤꯜꯂꯒ ꯂꯥꯛꯅꯕ ꯇꯧꯖꯔꯒꯦ ꯐꯔꯦ ꯐꯔꯦ ꯊꯦꯡꯛ ꯌꯨ